ꯎꯝ ꯑꯩꯈꯣꯏꯒꯤ ꯑꯦ ꯍꯣꯂꯤꯋꯨꯠꯇ ꯍꯥꯏꯔꯒ ꯀꯣꯏꯟꯇꯤꯟ ꯇꯦꯔꯦꯟꯇꯤꯅꯣ ꯕꯣꯂꯤꯋꯨꯠꯇꯅ ꯑꯅꯨꯔꯥꯛ ꯀꯁꯤꯌꯞ ꯑꯗꯨꯗꯒꯤ ꯑꯩꯈꯣꯏꯒꯤ ꯃꯅꯤꯄꯨꯔꯒꯤꯗ ꯍꯥꯏꯔꯒꯅ ꯔꯣꯃꯤ ꯃꯩꯇꯩ ꯑꯗꯨꯗꯩ ꯑꯔꯤꯕꯝ ꯁꯤꯌꯥꯝ ꯁꯔꯃ ꯃꯣꯏꯉꯩꯁꯤꯅ ꯑꯩꯒꯤ ꯑꯩꯈꯣꯏ ꯑꯩꯒꯤ ꯏꯗꯤꯇꯤꯡꯒꯨꯝꯕ ꯑꯩꯒꯤ ꯔꯥꯏꯇꯤꯡꯒꯨꯝꯕ ꯇꯧꯕꯗ ꯑꯩ ꯃꯇꯦꯡ ꯌꯥꯝꯅ ꯄꯥꯡꯈꯤ ꯃꯣꯏꯒꯤ ꯋꯥꯔꯛ ꯃꯣꯏꯅ ꯇꯧꯔꯤꯕ ꯊꯕꯛꯉꯩꯁꯤ ꯏꯕꯗ ꯑꯩꯉꯣꯟꯗ ꯌꯥꯝꯅ ꯏꯟꯁꯄꯥꯏꯔꯠ ꯑꯣꯏꯗꯅ ꯑꯩꯉꯣꯟꯗ ꯃꯇꯦꯡ ꯌꯥꯝꯅ ꯑꯣꯏꯈꯤ